ꯑꯩꯈꯣꯏꯒꯤ ꯍꯣꯝ ꯔꯤꯃꯦꯗꯤ ꯍꯥꯏꯕ ꯇꯥꯔꯦ ꯑꯗꯨꯒꯤ ꯀ꯭ꯌꯨꯔꯤꯡ ꯗꯥꯏꯔꯤꯌꯥ ꯍꯥꯏꯕꯁꯦ ꯑꯩꯈꯣꯏꯅ ꯌꯨꯝꯒꯤ ꯍꯣꯝ ꯔꯤꯃꯦꯗꯤꯁꯦ ꯑꯩꯈꯣꯏꯅ ꯁꯨꯒꯔꯅꯦ ꯊꯨꯝꯅꯦ ꯍꯥꯞꯆꯤꯜꯂꯒ ꯃꯤꯛꯁ ꯇꯧꯔꯒ ꯑꯩꯈꯣꯏꯅ ꯇꯣꯠꯁꯤꯜꯂꯒ ꯑꯩꯈꯣꯏ ꯏꯁꯤꯡ ꯊꯛꯄꯁꯨ ꯐꯩꯌꯦ ꯍꯥꯏꯅ ꯑꯩꯈꯣꯏ ꯍꯣꯝ ꯔꯤꯃꯦꯗꯤ ꯑꯅ ꯑꯣꯏꯕꯅꯦ ꯑꯗꯨ ꯃꯊꯛꯇ ꯑꯩꯈꯣꯏꯅ ꯗꯥꯏꯔꯤꯌꯥ ꯇꯧꯔ ꯀꯥꯟꯗ ꯒꯣꯑꯥꯒꯤ ꯄꯨꯡꯗꯣꯟꯒꯤ ꯃꯅꯥꯁꯨ ꯑꯩꯈꯣꯏ ꯑꯗꯨꯝ ꯆꯥꯏ ꯑꯗꯨꯝ ꯆꯥꯔꯒ ꯈꯣꯡ ꯍꯥꯝꯕꯁꯤ ꯐꯩ ꯍꯥꯏꯅ ꯑꯩꯈꯣꯏꯅ ꯑꯗꯨꯝ ꯆꯥꯖꯕꯅꯦ ꯑꯗꯣꯝꯗꯁꯨ ꯑꯩꯈꯣꯏꯅ ꯍꯩꯗ ꯑꯣꯏꯔꯗꯤ ꯑꯩꯈꯣꯏ ꯂꯐꯣꯏꯒꯨꯝꯕ ꯑꯗꯨ ꯑꯩꯈꯣꯏꯅ ꯆꯥꯔꯒ ꯑꯩꯈꯣꯏ ꯈꯣꯡ ꯍꯥꯝꯕꯁꯤ ꯐꯩ ꯍꯥꯏꯅ ꯑꯗꯨꯝ ꯌꯥꯝꯅ ꯆꯥꯅꯩ ꯑꯗꯨ ꯑꯩꯈꯣꯏꯅ ꯏꯁꯤꯡꯁꯦ ꯌꯥꯝ ꯊꯛꯆꯤꯜꯂꯒ ꯈꯣꯡ ꯍꯥꯝꯕ ꯀꯥꯟꯗ ꯑꯩꯈꯣꯏꯅ ꯑꯗꯨꯝ ꯅꯨꯡꯉꯥꯏꯕ ꯐꯪꯉꯤ ꯐꯪꯕꯅꯦ ꯑꯗꯨꯒꯨꯝꯕꯗ ꯑꯩꯈꯣꯏꯅ ꯆꯥꯕ ꯊꯛꯄꯗꯁꯨ ꯑꯩꯈꯣꯏꯁꯦ ꯌꯥꯝ ꯆꯦꯛꯁꯤꯟꯕ ꯗꯔꯀꯥꯔꯗꯤ ꯑꯣꯏ ꯈꯣꯡ ꯍꯥꯝꯃꯦ ꯍꯥꯏꯅ ꯑꯩꯈꯣꯏꯅ ꯆꯥꯗꯕ ꯊꯛꯇꯕ ꯇꯧꯔꯗꯤ ꯑꯩꯈꯣꯏꯁꯦ ꯍꯛꯆꯥꯡꯁꯦ ꯁꯣꯟꯊꯔꯛꯀꯅꯤ ꯑꯗꯨꯕꯨ ꯑꯩꯈꯣꯏꯅ ꯍꯛꯆꯥꯡ ꯀꯟꯅꯤꯡꯉꯥꯏ ꯑꯩꯈꯣꯏꯒꯤ ꯍꯣꯝ ꯔꯤꯃꯦꯗꯤ ꯍꯥꯏꯕꯁꯦ ꯆꯥꯕ ꯊꯛꯄꯗꯁꯨ ꯌꯥꯝ ꯂꯩ ꯆꯦꯛꯁꯤꯟꯕ ꯌꯥꯝ ꯗꯔꯀꯥꯔ ꯑꯣꯏ ꯑꯗꯨꯅ ꯑꯩꯈꯣꯏꯅ ꯆꯥꯕ ꯀꯥꯟꯗ ꯊꯛꯄ ꯀꯥꯟꯗ ꯑꯩꯈꯣꯏꯅ ꯒ꯭ꯌꯥꯟ ꯇꯥꯅ ꯆꯥ ꯊꯛꯑꯒ ꯑꯩꯈꯣꯏꯅ ꯅꯨꯡꯉꯥꯏꯅ ꯍꯤꯡꯕꯁꯦ ꯑꯩꯈꯣꯏꯒꯤ ꯍꯣꯝ ꯔꯤꯃꯦꯗꯤ ꯑꯃ ꯑꯣꯏꯕꯅꯦ ꯑꯗꯨꯅ ꯍꯧꯖꯤꯛ ꯍꯧꯖꯤꯛꯁꯦ ꯑꯩꯈꯣꯏꯅ ꯅꯨꯡꯉꯥꯏꯅ ꯍꯤꯡꯅꯤꯡꯉꯥꯏ ꯆꯥꯕ ꯊꯛꯄꯗꯁꯨ ꯆꯦꯛꯁꯤꯜꯂꯨ ꯑꯗꯨꯕꯨ ꯑꯩꯈꯣꯏꯅ ꯍꯧꯖꯤꯛ ꯍꯧꯖꯤꯛ ꯍꯥꯏꯔꯤꯕ ꯑꯩꯈꯣꯏꯒꯤ ꯌꯨꯝꯗ ꯐꯪꯈꯤꯕ ꯑꯩꯈꯣꯏꯅ ꯃꯅꯥ ꯃꯁꯤꯡ ꯑꯣꯏꯔꯣ ꯀꯔꯤ ꯀꯔꯤ ꯑꯣꯏꯔꯣ ꯍꯩ ꯑꯣꯏꯔꯣ ꯑꯗꯨꯒ ꯑꯩꯈꯣꯏꯅ ꯆꯥꯕ ꯊꯛꯄꯗꯁꯨ ꯑꯩꯈꯣꯏꯅ ꯅꯨꯡꯉꯥꯏꯅ ꯆꯥꯔꯒ ꯍꯤꯡꯂꯒ ꯑꯩꯈꯣꯏ ꯍꯣꯝꯒꯤ ꯔꯤꯃꯤꯗꯤ ꯗꯥꯏꯔꯤꯌꯥ ꯍꯥꯏꯕꯁꯦ ꯑꯩꯈꯣꯏ ꯑꯗꯨꯝ ꯐꯕ ꯐꯪꯉꯤ ꯍꯥꯏꯅ ꯑꯩ ꯃꯈꯣꯏꯗ ꯅꯈꯣꯏꯗꯁꯨ ꯑꯦꯠꯚꯥꯏꯁ ꯄꯤꯅꯤꯡꯉꯤ ꯑꯗꯨ ꯂꯥꯛꯀꯗꯕ ꯃꯇꯨꯡꯗꯁꯨ ꯑꯩꯈꯣꯏ ꯃꯌꯥꯝꯅ ꯑꯗꯨꯝ ꯆꯦꯛꯁꯤꯟꯅ ꯂꯩꯔꯒ ꯆꯥꯕ ꯊꯛꯄꯗꯁꯨ ꯑꯗꯨ ꯀꯔꯤ ꯀꯔꯤ ꯑꯣꯏꯔꯁꯨ ꯑꯗꯨꯝ ꯑꯩꯈꯣꯏ ꯌꯦꯡꯁꯤꯜꯂꯨ ꯍꯥꯏꯅꯁꯨ ꯍꯥꯏꯅꯤꯡꯉꯤ